ꯍꯧꯖꯤꯛꯀꯤ ꯃꯇꯝꯗ ꯏꯟꯇꯔꯅꯦꯠꯁꯤ ꯃꯤꯑꯣꯏꯕ ꯑꯃꯒꯤ ꯄꯨꯟꯁꯤꯗ ꯌꯥꯝꯅ ꯗꯔꯀꯥꯔ ꯂꯩꯕ ꯄꯣꯠꯁꯛ ꯑꯃꯒꯨꯝꯕꯅꯤ ꯕꯦꯡꯗ ꯆꯠꯇ꯭ꯔꯁꯨ

ꯍꯧꯖꯤꯛ ꯍꯧꯖꯤꯛꯁꯤ ꯑꯌꯥꯝꯕꯅ ꯏꯁꯃꯥꯔꯠ ꯐꯣꯟ ꯄꯥꯏꯔꯒ

ꯏꯟꯇꯔꯅꯦꯠꯁꯦ ꯌꯥꯝꯅ ꯃꯔꯨ ꯑꯣꯏ ꯍꯧꯖꯤꯛꯀꯤ ꯃꯇꯝꯁꯤꯗ ꯇꯧꯕꯇꯕꯨ ꯏꯟꯇꯔꯅꯦꯠꯁꯦ ꯃꯔꯝ ꯆꯥꯅ ꯁꯤꯖꯤꯟꯅꯕꯅ ꯈ꯭ꯋꯥꯏꯗꯒꯤ ꯐꯩ ꯃꯔꯝ ꯆꯥꯗ꯭ꯔꯒꯗꯤ ꯐꯠꯇꯕꯁꯨ ꯂꯥꯛꯏ ꯏꯟꯇꯔꯅꯦꯠ ꯄꯥꯏꯕꯒꯤ ꯑꯩꯒꯤ ꯃꯣꯠꯇꯗꯤ ꯏꯟꯇꯔꯅꯦꯠꯁꯤ ꯌꯥꯝꯅ ꯐꯩꯅ ꯂꯧꯏ ꯍꯧꯖꯤꯛ ꯍꯧꯖꯤꯛ ꯑꯩ ꯕꯦꯡꯇ ꯑꯌꯥꯝꯕ ꯃꯇꯝꯗ ꯆꯠꯇ꯭ꯔꯦ ꯄꯩꯁꯥ ꯀꯥꯏꯕ ꯑꯣꯏꯁꯨ ꯑꯗꯒꯤ ꯃꯤꯉꯣꯟꯗ ꯄꯤꯕ ꯑꯣꯏꯔꯒꯁꯨ ꯑꯗꯨꯝ ꯅꯦꯠ ꯏꯟꯇꯔꯅꯦꯠꯇ ꯑꯗꯨꯝ ꯖꯤ ꯄꯦ ꯀꯔꯤꯗ ꯖꯤ ꯄꯦ ꯀꯔꯤ ꯀꯔꯤꯗ ꯑꯗꯨꯝ ꯂꯣꯏꯃꯛ ꯌꯥꯔꯕꯅꯤꯅ ꯍꯧꯖꯤꯛ ꯃꯇꯝꯗ ꯕꯦꯡꯗ ꯆꯠꯇ꯭ꯔꯁꯨ ꯌꯥꯔꯦ ꯇꯧꯕꯇꯕꯨ ꯄꯩꯁꯥ ꯃꯇꯥꯡꯒꯤ ꯃꯇꯥꯡꯗ ꯆꯦꯟꯅꯔ ꯀꯥꯟꯗ ꯄꯩꯁꯥ ꯕꯦꯡꯒ ꯑꯩꯈꯣꯏꯒ ꯑꯦꯀꯥꯎꯟꯗ ꯕꯦꯂꯦꯟꯁ ꯆꯦꯟꯅꯔ ꯀꯥꯟꯗ ꯕꯦꯡꯗ ꯃꯔꯛ ꯃꯔꯛꯇ ꯆꯠꯄꯁꯨ ꯌꯥꯎꯏ ꯑꯌꯥꯝꯕ ꯃꯇꯝꯗꯗꯤ ꯍꯧꯖꯤꯛꯇꯤ ꯆꯠꯇ꯭ꯔꯦ ꯑꯩꯒꯤ ꯑꯣꯏꯅꯗꯤ ꯏꯟꯇꯔꯅꯦꯠꯁꯤ ꯌꯥꯝꯅ ꯐꯩꯑꯅ ꯂꯧꯏ